ꯑꯩꯒꯤ ꯑꯣꯏꯅꯗꯤ ꯑꯩꯁꯦ ꯚꯣꯏꯁ ꯀꯣꯜꯅ ꯍꯦꯟꯅ ꯄꯥꯝꯖꯩꯌꯦꯕꯀꯣ ꯍꯥꯏꯗꯤ ꯕꯤꯗꯤꯌꯣ ꯀꯣꯜ ꯍꯥꯏꯁꯤꯗꯤ ꯕ ꯁꯛꯀ ꯁꯛꯀ ꯎꯅꯗꯣꯏꯅꯤ ꯅꯠꯇ꯭ꯔ ꯍꯥꯏꯗꯤ ꯌꯨꯝꯗ ꯂꯩꯔꯝꯕ ꯌꯥꯏ ꯇꯨꯝꯃꯝꯕ ꯌꯥꯏ ꯑꯗꯒꯤ ꯃꯤꯗꯨꯅ ꯌꯥꯝ ꯐ꯭ꯔꯦꯁ ꯑꯣꯏꯅ ꯂꯥꯛꯑꯒ ꯃꯇꯝꯗ ꯑꯩꯒꯤ ꯇꯨꯝꯅꯤꯡꯕ ꯃꯇꯧꯗꯨ ꯎꯔꯒ ꯑꯦꯍ ꯀ꯭ꯌ ꯕꯤꯠ ꯍꯟꯕ ꯍꯥꯏꯕ ꯑꯃ ꯂꯩꯗꯅ ꯑꯗꯨꯗꯨꯅ ꯚꯣꯏꯁ ꯑꯁꯤꯗꯤ ꯑꯦꯅꯤꯊꯤꯡꯅꯤꯀꯣ ꯍꯥꯏꯗꯤ ꯎ ꯁꯛ ꯎꯗꯧ ꯅꯠꯇꯦꯕ ꯑꯩꯅ ꯉꯥꯡꯅꯤꯡꯕ ꯉꯥꯡꯕ ꯌꯥꯏ ꯑꯗꯨꯗꯒꯤ ꯍꯥꯏꯗꯤ ꯑꯩ ꯁꯤꯗ ꯂꯩꯔꯤꯕꯨ ꯍꯥꯏꯔꯁꯨ ꯌꯧꯁꯜꯂꯑꯦꯕꯨ ꯍꯥꯏꯔꯁꯨ ꯆꯤꯟ ꯊꯤꯕꯔꯣꯝꯗ ꯆꯠꯄ ꯑꯣꯏꯕꯒꯤ ꯋꯥ ꯈꯠꯇꯁꯨ ꯅꯠꯇꯅꯅꯦ ꯑꯗꯨꯝ ꯏꯌꯥ ꯌꯥꯏ ꯍꯥꯏ ꯇꯦꯔꯦꯀꯣ ꯚꯣꯏꯁ ꯁꯦ ꯑꯗꯨꯒ ꯐꯣꯟ ꯁꯦ ꯑꯩꯗꯤ ꯑꯌꯥꯝꯕ ꯃꯇꯝꯗ ꯋꯥꯀꯤꯡ ꯑꯥꯋꯔꯁ ꯅꯠꯇꯅ ꯑꯇꯩ ꯃꯇꯝꯗꯗꯤ ꯑꯩꯁꯦ ꯐꯣꯟ ꯀꯌꯥ ꯄꯥꯏꯗꯦ ꯑꯗꯨꯒ ꯑꯩ ꯃꯤꯉꯣꯟꯗ ꯐꯣꯟ ꯋꯥꯔꯤ ꯁꯥꯟꯅꯕꯗ ꯈꯔ ꯃꯔꯨꯑꯣꯏꯕ ꯃꯤꯒꯤ ꯑꯣꯏꯔꯒꯗꯤ ꯀꯩꯅꯣꯒꯨꯝꯕꯒ ꯁꯥꯟꯅꯒꯗ꯭ꯔ ꯄꯨꯡꯈꯥꯏꯃꯨꯛꯀ ꯁꯥꯟꯅꯒꯗ꯭ꯔ ꯑꯗꯨ ꯖꯁ ꯐꯔꯦꯟꯁꯀꯨꯝꯕ ꯑꯣꯏ ꯇꯥꯔꯒꯗꯤ ꯐꯥꯏꯞ ꯇꯨ ꯇꯦꯟ ꯃꯤꯅꯠꯁ ꯑꯗꯨꯒ ꯑꯩꯒꯤ ꯕꯦꯁ ꯐ꯭ꯔꯦꯟ ꯑꯣꯏ ꯇꯥꯔꯒꯗꯤ ꯋꯥꯟ ꯑꯥꯋꯔ ꯋꯥꯟ ꯑꯔ ꯄ꯭ꯂꯁ ꯑꯟꯂꯤꯃꯤꯇꯦꯗꯅꯦꯕ ꯑꯩꯅ ꯁꯥꯅꯔꯤꯁꯦ ꯍꯥꯏꯗꯤ ꯋꯥꯔꯤꯗꯨꯒꯤ ꯃꯇꯥꯡ ꯑꯣꯏꯅ ꯍꯥꯏ ꯇꯥꯔꯦꯀꯣ